ꯂꯝꯀꯣꯏꯕꯁꯤꯡꯅ ꯂꯥꯛꯄ ꯃꯐꯝ ꯑꯗꯨꯗꯤ ꯀꯪꯂꯥ ꯕꯤ ꯇꯤ ꯄꯥꯛ ꯁ꯭ꯇꯦꯠ ꯃ꯭ꯌꯨꯖ꯭ꯌꯝ ꯅꯣꯡꯄꯣꯛ ꯇꯣꯔꯕꯥꯟ ꯀꯥꯡꯖꯩꯕꯨꯡ ꯁ꯭ꯔꯤ ꯁ꯭ꯔꯤ ꯒꯣꯕꯤꯟꯗ ꯁ꯭ꯀꯣꯟ ꯃꯐꯝ ꯑꯁꯤꯗ ꯑꯌꯥꯝꯕꯅ ꯂꯥꯛꯅꯩ ꯀꯣꯕꯤꯠ ꯂꯥꯛꯇ꯭ꯔꯤꯉꯩ ꯃꯔꯛꯇ ꯁꯉꯥꯏ ꯐꯦꯁꯇꯤꯕꯦꯜ ꯇꯧꯔꯝꯃꯤ ꯁꯉꯥꯏ ꯀꯨꯝꯍꯩ ꯃꯇꯝꯗ ꯍꯥꯏꯔꯤꯕ ꯂꯝꯀꯣꯏꯕꯁꯤꯡꯅ ꯃꯐꯝ ꯑꯁꯤꯗ ꯀꯪꯂꯥ ꯕꯤ ꯇꯤ ꯄꯥꯛ ꯁ꯭ꯇꯦꯠ ꯃ꯭ꯌꯨꯖ꯭ꯌꯝ ꯅꯣꯡꯄꯣꯛ ꯇꯣꯔꯕꯥꯟ ꯀꯥꯡꯖꯩꯕꯨꯡꯗ ꯄꯣꯂꯣ ꯁꯥꯟꯅꯕ ꯌꯦꯡꯅꯩ ꯆꯠꯅꯩ ꯃꯐꯝ ꯑꯣꯏꯅ ꯃꯤꯡ ꯑꯣꯏꯅ ꯑꯔꯥꯞꯄꯗ ꯅꯠꯇ꯭ꯔꯁꯨ ꯂꯝꯀꯣꯏꯕꯁꯤꯡꯅ ꯑꯌꯥꯝꯕꯅ ꯂꯥꯞꯅ ꯂꯩꯈ꯭ꯔꯕ ꯃꯣꯏꯔꯥꯡ ꯀꯩꯕꯨꯜ ꯂꯝꯖꯥꯎꯗꯁꯨ ꯆꯠꯅꯩ